ꯍꯦꯜꯂꯣ ꯑꯁꯤꯁꯦ ꯋꯦꯁ ꯃꯦꯅꯦꯖꯃꯦꯟ ꯑꯣꯊꯣꯔꯤꯇꯤ ꯑꯣꯏꯕꯤꯔꯕ꯭ꯔ ꯍꯟꯗꯛꯇ ꯌꯨꯝ ꯑꯁꯦ ꯊꯨꯒꯥꯏꯔꯕꯒꯤ ꯇꯨꯡꯗ ꯑꯇꯣꯞꯄꯗ ꯍꯣꯡꯖꯒꯦꯅ ꯇꯧꯖꯕꯅꯤ ꯌꯨꯝ ꯑꯁꯤ ꯄꯤꯛꯈꯤꯕꯅ ꯏꯕꯥꯅꯤ ꯑꯃꯗꯤ ꯏꯃꯨꯡꯅ ꯌꯥꯝꯈꯤꯕꯅ ꯃꯔꯝꯅ ꯑꯩ ꯌꯨꯝ ꯍꯣꯡꯗꯣꯛꯄ ꯆꯕꯅꯤ ꯌꯥꯔꯒꯗꯤ ꯂꯥꯛꯂꯤꯕ ꯇꯥꯔꯤꯛ ꯇ꯭ꯋꯦꯟꯇꯤꯒꯤꯗ ꯍꯥꯟꯅꯒꯤ ꯌꯨꯝꯗꯨꯗꯒꯤ ꯄꯣꯠ ꯆꯩꯁꯤꯡ ꯑꯃꯗꯤ ꯌꯥꯗ꯭ꯔꯕ ꯎꯄꯨ ꯀꯥꯡꯊꯣꯜꯁꯤꯡ ꯑꯁꯦ ꯂꯧꯕꯤꯅꯕꯁꯨ ꯍꯥꯏꯖꯔꯤ ꯌꯥꯗ꯭ꯔꯕ ꯑꯩꯒꯤ ꯐ꯭ꯔꯤꯁ ꯑꯃꯗꯤ ꯆꯦꯛꯁꯤꯡ ꯆꯦ ꯆꯥꯡꯁꯤꯡ ꯑꯇꯦꯛꯄ ꯀꯌꯥ ꯂꯩꯕ ꯑꯁꯦ ꯑꯁꯦ ꯈꯣꯝꯒꯠꯄꯤꯗꯨꯅ ꯂꯧꯊꯣꯛꯄꯤꯅꯕꯁꯨ ꯈꯪꯍꯟꯖꯔꯤ ꯍꯥꯏꯗꯨꯅ ꯑꯩꯅ ꯅꯍꯥꯛꯄꯨ ꯀꯣꯜ ꯇꯧꯕꯅꯤ ꯑꯃꯗꯤ ꯑꯣꯊꯣꯔꯤꯇꯤ ꯒꯥꯔꯕꯦꯖ ꯑꯣꯊꯣꯔꯤꯇꯤ ꯃꯌꯥꯝꯕꯨ ꯑꯩꯅ ꯔꯤꯀ꯭ꯋꯦꯁ ꯇꯧꯖꯕꯅꯤ ꯑꯗꯨꯅ ꯅꯈꯣꯏꯅ ꯌꯥꯔꯒꯗꯤ ꯃꯇꯝ ꯑꯗꯨ ꯍꯥꯏꯔꯤꯕ ꯃꯇꯝ ꯑꯗꯨꯗ ꯂꯥꯛꯄꯤꯅꯕ ꯈꯪꯍꯟꯖꯔꯤ ꯑꯩꯈꯣꯏ ꯌꯨꯝ ꯑꯁꯤ ꯍꯣꯡꯗꯕ ꯌꯥꯗꯕꯒꯤ ꯃꯔꯝꯗꯨꯅ ꯑꯩꯈꯣꯏ ꯄꯣꯠ ꯆꯩ ꯃꯌꯥꯝ ꯑꯁꯦ ꯄꯨꯈꯠꯄꯁꯨ ꯉꯝꯃꯣꯏ ꯑꯃꯁꯨꯡ ꯑꯃꯣꯠ ꯑꯀꯥꯏ ꯃꯌꯥꯝꯁꯦ ꯁꯦꯡꯗꯣꯛꯄꯁꯨ ꯉꯝꯃꯣꯏ ꯍꯥꯏꯅꯁꯨ ꯈꯜꯂꯤ ꯑꯗꯨꯅ ꯅꯣꯏꯒꯤꯁꯨ ꯃꯇꯦꯡ ꯑꯣꯏꯅꯅꯕꯒꯤꯗꯃꯛꯇ ꯑꯩꯈꯣꯏꯁꯨ ꯃꯇꯦꯡ ꯑꯣꯏꯅꯅꯕꯒꯤꯗꯃꯛꯇ ꯑꯅꯤꯃꯛ ꯄꯨꯟꯅ ꯑꯃꯣꯠ ꯑꯀꯥꯏ ꯄꯣꯠ ꯆꯩ ꯃꯌꯥꯝꯁꯦ ꯍꯣꯟꯃꯤꯟꯅꯁꯦ ꯍꯥꯏꯅꯁꯨ ꯍꯥꯏꯖꯕꯅꯤ ꯑꯁꯤꯒꯤ ꯃꯇꯥꯡꯗ ꯌꯨꯝ ꯑꯁꯦ ꯄꯤꯛꯄꯒꯤ ꯃꯔꯝꯗꯨꯅ ꯑꯩꯈꯣꯏꯅ ꯅꯣꯏꯁꯦ ꯔꯤꯀ꯭ꯋꯦꯁ ꯇꯧꯖꯕꯅꯤ ꯍꯣꯡꯗꯕ ꯌꯥꯗꯕꯒꯤꯗꯃꯛꯇ ꯔꯤꯀ꯭ꯋꯦꯁ ꯇꯧꯖꯕꯅꯤ ꯑꯅꯧꯕꯗ ꯑꯅꯧꯕ ꯌꯨꯝ ꯑꯗꯨꯗꯁꯨ ꯒꯥꯔꯕꯦꯖ ꯃꯌꯥꯝ ꯂꯩꯔꯤ ꯃꯌꯥꯝꯅ ꯍꯨꯟꯗꯣꯛꯇꯨꯅ ꯀꯗꯥꯏ ꯀꯗꯥꯏꯗꯒꯤꯅꯣ ꯂꯥꯛꯇꯨꯅ ꯃꯌꯥꯝ ꯑꯁꯦ ꯑꯃꯣꯠ ꯑꯀꯥꯏ ꯃꯌꯥꯝ ꯑꯁꯦ ꯈꯣꯝꯗꯨꯅ ꯂꯩꯔꯦ ꯑꯁꯤꯒꯤꯗꯃꯛꯇꯁꯨ ꯅꯈꯣꯏꯅ ꯅꯨꯃꯤꯠ ꯑꯃ ꯂꯦꯞꯄꯒ ꯂꯥꯛꯂꯦ ꯍꯥꯏꯔꯒ ꯁꯦꯡꯗꯣꯛꯄꯤꯅꯕꯁꯨ ꯈꯪꯍꯟꯖꯔꯤ ꯍꯥꯏꯅ ꯀꯣꯜ ꯇꯧꯖꯕꯅꯤ ꯑꯩꯒꯤ ꯔꯤꯀ꯭ꯋꯦꯁ ꯑꯁꯤ ꯌꯥꯝꯅ ꯈꯟꯊꯕꯤꯔꯒ ꯑꯩꯒꯤ ꯔꯤꯀ꯭ꯋꯦꯁ ꯑꯁꯦ ꯑꯦꯛꯁꯦꯞ ꯇꯧꯕꯤꯌꯨ ꯑꯩꯈꯣꯏ ꯑꯊꯨꯕ ꯃꯇꯝꯗ ꯄꯥꯝꯃꯤ ꯂꯥꯛꯅꯕ ꯑꯩꯈꯣꯏ ꯌꯨꯝ ꯍꯣꯡꯅꯕꯒꯤꯗꯃꯛꯇ ꯊꯕꯛ ꯏꯪꯈꯥꯡ ꯃꯌꯥꯝ ꯆꯤꯟꯕꯒꯤꯗꯃꯛꯇ ꯑꯩꯈꯣꯏꯅ ꯅꯣꯏꯕꯨ ꯈꯔ ꯊꯨꯅꯕꯒꯤꯗꯃꯛꯇ ꯔꯤꯀ꯭ꯋꯦꯁ ꯇꯧꯖꯕꯅꯤ ꯑꯁꯤꯅ ꯃꯔꯝ ꯑꯣꯏꯔꯒ ꯄꯣꯠ ꯆꯩꯁꯤꯡ ꯑꯃꯁꯨꯡ ꯎꯄꯨ ꯀꯥꯡꯊꯣꯜꯅ ꯆꯤꯡꯕ ꯀꯌꯥ ꯑꯃ ꯂꯩꯍꯧꯔꯦ ꯑꯗꯨꯗꯨꯁꯨ ꯅꯈꯣꯏꯅ ꯐꯖꯅ ꯆꯦꯛꯁꯤꯟꯅ ꯄꯨꯈꯠꯅꯕꯒꯤꯗꯃꯛꯇ ꯈꯪꯍꯟꯖꯔꯤ ꯍꯨꯟꯗꯣꯛꯄꯤꯗꯨꯅ ꯍꯥꯏꯅ ꯍꯥꯏꯖꯔꯤ ꯍꯨꯟꯗꯣꯛꯂꯦ ꯑꯃꯁꯨꯡ ꯍꯥꯟꯅꯒꯤ ꯌꯨꯝꯕꯨ ꯑꯗꯨꯅ ꯊꯝꯂꯝꯕ ꯃꯜꯂꯕ ꯄꯣꯠ ꯆꯩꯁꯤꯡ ꯑꯗꯣ ꯁꯦꯡꯅ ꯊꯝꯕꯤꯌꯨ ꯍꯥꯏꯅꯁꯨ ꯈꯪꯍꯟꯖꯔꯤ ꯃꯔꯝꯗꯤ ꯂꯨꯝꯂꯤꯕ ꯄꯣꯠ ꯑꯗꯣ ꯊꯥꯡꯂꯒ ꯀꯩꯗꯧꯉꯩꯗꯁꯨ ꯄꯨꯕ ꯉꯝꯃꯣꯏ ꯒꯥꯔꯤꯒꯤ ꯃꯇꯦꯡꯅ ꯅꯠꯇ꯭ꯔꯒꯗꯤ ꯑꯗꯨꯅ ꯑꯗꯨꯝ ꯌꯨꯝꯗꯨꯗ ꯂꯩꯔꯤꯕ ꯃꯌꯥꯝ ꯑꯗꯣ ꯂꯣꯏꯅ ꯌꯦꯡꯁꯤꯟꯕꯤꯌꯨ ꯑꯗꯨꯒ ꯑꯊꯨꯕ ꯃꯇꯝꯗ ꯑꯃꯣꯠ ꯑꯀꯥꯏꯗꯣ ꯂꯧꯕ ꯂꯥꯛꯄꯤꯌꯣ ꯍꯥꯏꯅꯁꯨ ꯈꯪꯍꯟꯖꯔꯤ ꯁꯤꯒꯤ ꯃꯇꯥꯡꯁꯤꯗ ꯋꯦꯁ ꯃꯦꯅꯦꯖꯃꯦꯟ ꯑꯧꯊꯣꯔꯤꯇꯤꯕꯨ ꯀꯣꯜ ꯇꯧꯖꯕꯅꯤ ꯅꯈꯣꯏꯅꯁꯨ ꯑꯩꯈꯣꯏꯒꯤ ꯑꯁꯤ ꯑꯦꯛꯁꯦꯞ ꯇꯧꯕꯤꯌꯨ